ꯍꯂꯣ ꯍꯂꯣ ꯁꯤꯁꯦ ꯀꯣꯜ ꯂꯤꯛ ꯌꯣꯟꯕꯒꯤ ꯗꯨꯀꯥꯟ ꯑꯣꯏꯕꯤꯔꯕꯣ ꯀꯩꯀꯩ ꯄꯣꯠ ꯐꯪꯕꯤꯒꯦ ꯀꯩꯅꯣꯒꯨꯝꯕ ꯂꯩꯕ꯭ꯔꯣ ꯁꯤꯜꯚꯔꯒꯤ ꯈꯥꯡꯒꯨꯝꯕ ꯂꯩꯕ꯭ꯔꯣ ꯀꯌꯥ ꯀꯃꯥꯏ ꯇꯧꯒꯦ ꯀꯦ ꯖꯤ ꯀꯦ ꯖꯤ ꯃꯔꯤ ꯃꯉꯥꯒ ꯆꯟꯕꯗꯣ ꯌꯥꯎꯕ꯭ꯔꯣ ꯄ꯭ꯔꯥꯏꯁ ꯑꯝꯇ ꯍꯥꯏꯕꯤꯔꯛꯀꯦꯔꯣ ꯍꯥ ꯂꯤꯁꯤꯡ ꯑꯃ ꯁꯤꯜꯚꯔꯒꯤꯗꯨꯔꯣ ꯁꯤꯜꯚꯔꯒꯤꯗꯨꯔꯥꯕ ꯑꯣ ꯗꯨꯀꯥꯟ ꯀꯥꯏꯗꯅꯣ ꯀꯥꯏꯗ ꯑꯣꯏꯒꯦ ꯋꯥꯍꯦꯡꯂꯩꯀꯥꯏ ꯈꯪꯉꯦ ꯑꯣ ꯑꯇꯩ ꯀꯣꯟ ꯁꯦꯠꯀꯗꯤ ꯌꯥꯎꯕ꯭ꯔꯥ ꯀꯣꯟ ꯁꯦꯠ ꯑ ꯑꯧ ꯑꯧ ꯎꯝ ꯑ ꯑꯩꯁꯦ ꯏꯆꯥꯅꯨꯄꯤ ꯑꯃ ꯂꯨꯍꯣꯡꯒꯗꯕ ꯑꯗꯨꯗꯨꯒꯤ ꯄꯣꯠ ꯆꯩ ꯀꯣꯜꯂꯤꯛ ꯈꯔ ꯌꯦꯡꯒꯦ ꯇꯧꯕꯅꯤꯗ ꯃꯃꯟꯗꯨ ꯁꯨꯝ ꯈꯪꯗꯣꯛꯀꯦꯅ ꯑꯧ ꯑ ꯑꯣ ꯑꯩꯁꯦ ꯈꯔ ꯌꯥꯝꯅ ꯂꯧꯒꯦ ꯇꯧꯕꯅꯦ ꯑꯗꯒꯤ ꯀꯩꯅꯣꯒꯨꯝꯕꯗꯤ ꯌꯥꯎꯕ꯭ꯔꯣ ꯑꯗꯨꯝꯕ ꯀꯣꯟꯗꯨ ꯅꯠꯇꯕ ꯖꯝꯕꯣ ꯕꯣꯛꯁꯒꯨꯝꯕꯗꯤ ꯌꯥꯎꯕ꯭ꯔꯣ ꯑ ꯂꯨꯍꯣꯡꯕꯁꯦ ꯀꯩꯅꯣꯗ ꯑꯣꯏꯕ ꯖꯨꯟꯒꯤꯅꯦ ꯖꯨꯟꯒꯤ ꯇꯥꯡ ꯇ꯭ꯔꯥꯏꯟꯊꯣꯏꯗ ꯑꯣꯏꯕ ꯀꯨꯏꯗꯔꯦ ꯑꯗꯨꯒꯤ ꯄꯣꯠꯁꯦ ꯂꯣꯏꯅ ꯂꯩꯒꯗꯕ ꯑꯣꯏꯕ ꯑꯗꯨꯒꯤꯅꯤꯗ ꯑ ꯑꯣ ꯑꯗꯨꯗꯤ ꯂꯣꯏ ꯂꯧꯕ ꯇꯥꯔꯦ ꯑ ꯑ ꯑ ꯑꯣ ꯕꯣꯔꯣ ꯗꯨꯀꯥꯟ ꯑꯧ ꯑꯣ ꯑ ꯎꯝ ꯑꯧ ꯒꯤꯞꯑꯦꯋꯦ ꯇꯧꯊꯣꯛꯏꯔꯥꯕ ꯑꯣ ꯌꯥꯝ ꯐꯩꯌꯦ ꯑꯗꯨꯗꯤ ꯑꯧ ꯐꯩꯅꯦ ꯑꯗꯨꯗꯤ ꯁꯣꯝ ꯁꯣꯝꯗꯤ ꯀꯥꯏꯗꯩ ꯑꯣꯏꯕꯤꯔꯕꯅꯣ ꯑꯣ ꯌꯥꯝ ꯅꯛꯅꯔꯦꯅꯦ ꯑꯩꯈꯣꯏꯒ ꯀꯣꯡꯄꯥꯜ ꯍꯥꯎ ꯀꯣꯡꯄꯥꯜ ꯈꯥꯏꯗꯦꯝ ꯂꯩꯀꯥꯏ ꯏꯆꯥꯅꯨꯄꯤ ꯏꯆꯥꯅꯨꯄꯤ ꯍꯣꯡꯗꯣꯏꯕ ꯏꯆꯥꯅꯨꯄꯤ ꯑꯃꯈꯛꯇꯅꯤꯗ ꯑ ꯁꯤꯡꯖꯃꯩꯗ ꯍꯥ ꯏꯆꯥꯅꯨꯄꯤꯗꯨꯔꯣ ꯅꯨꯔꯁ ꯑꯣꯏꯌꯦ ꯔꯤꯝꯁꯇ ꯅꯨꯄꯥꯅ ꯀꯩꯅꯣ ꯀꯩꯅꯣ ꯕꯦꯡꯀꯤ ꯃꯦꯅꯦꯖꯔ ꯍꯩꯁ ꯗꯤ ꯑꯦꯐ ꯁꯤꯒꯤ ꯑ ꯂꯧꯋꯦ ꯑꯣ ꯍꯟꯗꯛ ꯍꯧꯖꯤꯛꯇꯤ ꯂꯣꯟ ꯊꯥꯗꯕꯅꯦ ꯑꯧ ꯑꯣ ꯑ ꯍꯣꯏ ꯑ ꯑ ꯑ ꯑ ꯑ ꯍꯂꯣ ꯀꯩ ꯀꯩ ꯍꯥꯏꯕꯅꯣ ꯑꯣ ꯀꯩꯅꯣ ꯀꯧꯋꯦ ꯃꯃꯤꯡꯗꯨꯕꯨ ꯀꯩꯕ ꯃꯥꯒꯤꯗꯣ ꯀꯩꯅꯣ ꯀꯧꯋꯦ ꯅꯔꯦꯁ ꯀꯧꯋꯦ ꯅꯔꯦꯁ ꯑꯧ ꯃꯦꯅꯦꯖꯔ ꯑꯣꯏꯕꯅꯤꯅ ꯈꯪꯅꯤꯗ ꯀꯩ ꯍꯥꯏꯕ ꯑꯩꯗꯤ ꯁꯨꯝ ꯀꯩꯅꯣꯒꯨꯝꯕ ꯇꯧꯔꯤ ꯐꯥꯁ ꯐꯨꯠꯀꯨꯝꯕ ꯍꯥꯡꯉꯒꯀꯣ ꯂꯩꯌꯦꯕ ꯇꯧꯕꯝ ꯈꯪꯗꯕꯒꯤ ꯊꯕꯛ ꯍꯥ ꯑꯣ ꯃꯥꯅꯅꯦ ꯀꯩꯅꯣꯒꯤ ꯇꯦꯂꯤꯀꯣꯝꯒꯤꯅꯦ ꯏꯟꯖꯤꯅꯤꯌꯔ ꯑꯣꯏꯕ

ꯏꯟꯖꯤꯅꯤꯌꯔ ꯃꯣꯏ ꯇꯦꯂꯤꯀꯣꯝꯒꯤ ꯏꯟꯖꯤꯅꯤꯌꯔꯗꯤꯅꯦ ꯀꯩꯅꯣ ꯇꯧꯗꯕꯅꯦ ꯄꯩꯁꯥ ꯌꯥꯝ ꯆꯥꯎꯗꯦꯕ ꯑꯗꯨꯅ ꯇꯦꯛ ꯇꯦꯛ ꯁꯨꯝ ꯇꯧꯔꯤꯖꯥꯠꯅꯤ ꯑꯩꯈꯣꯏꯁꯨ ꯌꯨꯝꯗ ꯇꯧꯕꯝ ꯆꯥꯕꯝ ꯈꯪꯗꯗꯅ ꯑꯉꯥꯡ ꯑꯅꯤ ꯅꯨꯄꯥ ꯑꯃꯒ ꯅꯨꯄꯥꯗꯤ ꯒ꯭ꯔꯦꯖ꯭ꯋꯦꯠ ꯇꯧꯔꯤ ꯗꯦꯝ ꯀꯣꯂꯦꯖꯇ ꯑꯧ ꯁꯨꯇꯤ ꯅꯣꯡꯃꯥꯏꯖꯤꯡꯒꯨꯝꯕꯗ ꯂꯥꯛꯄꯗ ꯁꯨꯇꯤ ꯊꯥꯕ꯭ꯔꯥ ꯑ ꯑ ꯑꯣ ꯑꯗꯨꯗꯤ ꯁꯟꯗꯦ ꯁꯟꯗꯦꯒꯨꯝꯕꯗ ꯂꯥꯛꯄ ꯌꯥꯅꯤꯀꯣ ꯑꯣ ꯑ ꯅꯝꯕꯔꯗꯣ ꯑꯣꯏꯅ ꯍꯥꯏꯖꯔꯛꯑꯒꯦ ꯍꯥꯏꯖꯔꯛꯑꯒꯦ ꯔꯦꯗꯤꯗ ꯂꯩꯔꯤꯔꯣ ꯅꯥꯏꯟ ꯊ꯭ꯔꯤ ꯑꯩꯠ ꯊ꯭ꯔꯤ ꯇꯨ ꯋꯥꯟ ꯅꯥꯏꯟ ꯇꯨ ꯋꯥꯟ ꯊ꯭ꯔꯤ ꯎꯝ ꯅꯥꯏꯟ ꯊ꯭ꯔꯤ ꯑꯩꯠ ꯊ꯭ꯔꯤ ꯇꯨ ꯋꯥꯟ ꯅꯥꯏꯟ ꯇꯨ ꯋꯥꯟ ꯊ꯭ꯔꯤ ꯍꯥ ꯑꯧ ꯑꯧ ꯍꯥꯡꯉꯦ ꯁꯤ ꯅꯝꯕꯔꯁꯤꯗ ꯂꯣꯏꯃꯛ ꯍꯥꯡꯉꯦ ꯑꯧ ꯍꯣꯏ ꯍꯣꯏ ꯊꯥꯕꯤꯔꯛꯎ ꯊꯝꯖꯔꯒꯦ ꯑꯗꯨꯗꯤ ꯎꯝ